ꯍꯜꯂꯣ ꯌꯥꯝꯕꯤꯂꯦꯟꯒꯤ ꯑꯣꯏꯗꯣꯏ ꯅꯠꯇ꯭ꯔꯣ ꯁꯤꯖꯦ ꯑꯃ ꯑꯩꯅ ꯉꯁꯥꯏ ꯑꯃ ꯑꯣꯗꯔ ꯇꯧꯖꯕ ꯆꯤꯛꯀꯟ ꯅꯨꯗꯜꯁ ꯁꯨꯞꯅꯦ ꯑꯗꯨꯗꯒꯤ ꯐ꯭ꯔꯥꯏ ꯔꯥꯏꯁꯅꯦ ꯑꯗꯨꯗꯒꯤ ꯆꯤꯛꯀꯟ ꯅꯨꯗꯜꯁ ꯑꯃꯅꯦ ꯑꯗꯨꯗꯒꯤ ꯃꯣꯃꯣ ꯑꯃꯅꯦ ꯑꯗꯨꯗꯒꯤ ꯀꯥ ꯆꯤꯛꯀꯟ ꯀ꯭ꯂꯤꯌꯔ ꯁꯨꯞ ꯑꯝꯒ ꯑꯣꯗꯔ ꯇꯧꯖꯕꯅꯦꯕꯀꯣ ꯑꯗꯨꯗ ꯉꯁꯥꯏꯒꯤ ꯑꯇꯩ ꯑꯥꯏꯇꯦꯝ ꯒꯩꯕꯨꯗꯤ ꯂꯣꯏꯅꯃꯛ ꯌꯥꯏ ꯑꯗꯨꯗ ꯀꯩꯍꯥꯏꯇꯥꯔꯦ ꯆꯤꯛꯀꯟ ꯀ꯭ꯂꯤꯌꯔ ꯁꯨꯞꯇꯨꯒ ꯆꯤꯛꯀꯟ ꯅꯨꯗꯜꯁ ꯁꯨꯞꯇꯨꯒ ꯃꯣꯏ ꯑꯅꯤꯖꯦ ꯃꯅꯝ ꯈꯤꯇꯪ ꯆꯦꯟꯕꯒꯨꯝ ꯇꯧꯑꯦꯕꯀꯣ ꯑꯇꯩꯕꯨꯗꯤ ꯑꯗꯨꯝ ꯆꯥꯕ ꯌꯥꯏ ꯑꯗꯣ ꯑꯅꯤꯖꯤꯒꯤ ꯐꯥ ꯀꯩ ꯍꯥꯏꯇꯔꯦ ꯑꯩꯈꯣꯏ ꯃꯅꯝꯖꯦ ꯀꯩ ꯍꯥꯏꯇꯥꯔꯦ ꯐꯔꯛ ꯑꯃ ꯏꯇꯥ ꯇꯥ ꯂꯩꯔꯦꯕ ꯑꯩꯈꯣꯏ ꯆꯥꯕꯗꯖꯨ ꯏꯁꯥꯗꯖꯨ ꯐꯔꯔꯣꯏꯗꯕ ꯑꯗꯨꯗꯨꯅ ꯑꯩ ꯁꯤꯒꯤ ꯑꯥꯏꯇꯦꯝ ꯑꯅꯤꯖꯦ ꯑꯩ ꯂꯧꯕꯗꯤ ꯉꯝꯖꯔꯔꯣꯏ ꯑꯗꯣ ꯍꯣꯏ ꯌꯥꯝꯕꯤꯂꯦꯟꯅ ꯔꯤꯐꯟ ꯇꯧꯕꯤꯕ ꯅꯠꯇ꯭ꯔꯒꯅ ꯑꯩꯒꯤ ꯑꯣꯗꯔꯖꯦ ꯑꯇꯣꯞꯄ ꯑꯃ ꯁꯤꯟꯗꯣꯛꯄꯤꯕ ꯌꯥꯔꯒꯗꯤ ꯑꯝꯇ ꯇꯧꯕꯤꯌꯨ ꯑꯗꯨꯒ ꯑꯩ ꯑꯣꯗꯔꯖꯤꯗꯤ ꯂꯧꯕꯗꯤ ꯉꯝꯖꯔꯔꯣꯏ ꯊꯦꯡꯀ꯭ꯌꯨ ꯊꯦꯡꯀ꯭ꯌꯨ